ꯀꯦꯃꯦꯔꯥꯥꯗ ꯅꯝꯕꯁꯤ ꯃꯃꯥꯡꯉꯩꯗꯗꯤ ꯔꯤꯜ ꯐꯤꯂꯝꯗꯒꯤ ꯅꯝꯂꯝꯃꯤ ꯍꯧꯖꯤꯛꯀꯥꯟꯗꯤ ꯂꯦꯇꯦꯁ ꯇꯦꯛꯅꯣꯂꯣꯖꯤ ꯏꯅꯧꯅꯧꯕ ꯇꯦꯛꯅꯣꯂꯣꯖꯤ ꯊꯣꯛꯂꯛꯑꯕꯅꯤꯅ ꯃꯣꯕꯥꯏꯜꯗ ꯀꯦꯃꯦꯔꯥ ꯍꯥꯞꯄꯛꯑꯦ ꯃꯣꯕꯥꯏꯜ ꯀꯦꯃꯦꯔꯥꯗꯁꯨ ꯅꯝꯃꯤ ꯃꯁꯤꯅ ꯈꯦꯠꯅꯕ ꯍꯥꯏꯕꯕꯨ ꯑꯃꯗꯨꯅ ꯇꯣꯉꯥꯟꯅ ꯇ꯭ꯔꯥꯟꯁꯄꯔꯦꯟ ꯐꯤꯂꯝꯗ ꯅꯝꯃꯛꯄꯅꯤꯅ ꯀꯨꯏꯅ ꯊꯝꯕ ꯌꯥꯕꯒꯤ ꯈꯨꯗꯣꯡ ꯆꯥꯕꯁꯤ ꯂꯩꯅꯗꯦ ꯑꯗꯨꯕꯨ ꯍꯧꯖꯤꯛꯇꯤ ꯃꯣꯕꯥꯏꯜꯗ ꯀꯦꯃꯦꯔꯥ ꯌꯥꯎꯔꯕꯅꯤꯅ ꯀꯦꯃꯦꯔꯥꯁꯤ ꯃꯤ ꯄꯥꯏꯔꯤꯕ ꯃꯤ ꯑꯗꯨꯅ ꯃꯣꯕꯥꯏꯜ ꯄꯥꯏꯔꯤꯕ ꯃꯤ ꯑꯗꯨꯅ ꯃꯥꯒꯤ ꯋꯦꯞ ꯁꯥꯏꯠ ꯅꯠꯇ꯭ꯔꯒ ꯏꯃꯦꯜ ꯇꯧꯔꯒ ꯀ꯭ꯂꯥꯎꯠꯇ ꯊꯝꯕ ꯌꯥꯔꯦ ꯑꯗꯨ ꯄꯤꯛꯆꯔ ꯑꯅꯤꯁꯤꯒꯤ ꯈꯦꯠꯅꯕ ꯍꯥꯏꯕꯕꯨ ꯃꯇꯝꯒꯤ ꯃꯇꯨꯡ ꯏꯟꯅ ꯑꯔꯤꯕꯒ ꯑꯅꯧꯕꯒ ꯐꯤꯂꯝꯁꯤ ꯌꯥꯝ ꯈꯦꯠꯅꯩ ꯔꯤꯖꯜꯁꯤ ꯁꯦꯡꯕ ꯍꯦꯜꯂꯤ ꯍꯧꯖꯤꯛꯅ ꯍꯥꯟꯅ ꯆꯍꯤ ꯀꯨꯟꯊ꯭ꯔꯥ ꯅꯤꯐꯨꯒꯤ ꯃꯃꯥꯡꯒꯤ ꯐꯣꯇꯣꯁꯤꯡ ꯑꯗꯨꯗꯤ ꯍꯧꯖꯤꯛ ꯌꯦꯡꯕꯗ ꯃꯥꯏꯊꯣꯡ ꯅꯠꯇ꯭ꯔꯒ ꯁꯝ ꯌꯦꯡꯒꯦ ꯍꯥꯏꯔꯁꯨ ꯎꯕ ꯐꯪꯗꯦ ꯍꯧꯖꯤꯛ ꯑꯅꯧꯕ ꯅꯝꯂꯤꯕ ꯃꯣꯕꯥꯏꯜꯗ ꯅꯝꯂꯤꯕꯁꯤꯡꯁꯤ ꯀꯦꯃꯦꯔꯥꯁꯤꯡꯁꯤ ꯃꯦꯒꯥꯄꯤꯛꯁꯦꯜ ꯋꯥꯡꯕ ꯃꯔꯝꯅ ꯅꯠꯇ꯭ꯔꯒ ꯏꯁꯇꯤꯜ ꯐꯤꯂꯝꯒꯤ ꯀꯦꯃꯦꯔꯥꯁꯤꯡꯁꯤꯒꯤ ꯅ ꯅꯝꯕꯗꯨꯗꯤ ꯑꯗꯨꯛꯀꯤ ꯃꯦꯒꯥꯄꯤꯛꯁꯦꯜ ꯋꯥꯡꯕ ꯃꯔꯝꯅ ꯀꯝꯄꯨꯇ꯭ꯔꯗ ꯅꯠꯇ꯭ꯔꯒ ꯂꯦꯞꯇꯣꯞꯇ ꯍꯥꯞꯆꯤꯜꯂꯒ ꯌꯦꯡꯕꯗ ꯑꯩꯈꯣꯏꯒꯤ ꯄꯤꯁꯨꯝꯗ ꯍꯧꯔꯤꯕ ꯁꯝ ꯅꯥꯇꯣꯟ ꯃꯅꯨꯡꯗ ꯍꯧꯔꯤꯕ ꯁꯝ ꯇꯨꯍꯥꯎ ꯃꯈꯣꯡ ꯀꯌꯥꯝ ꯌꯥꯝꯅ ꯆꯥꯎꯕꯒꯦ ꯍꯥꯏꯕꯐꯥꯎ ꯌꯦꯡꯕ ꯉꯝꯃꯤ